ꯍꯜꯂꯣ ꯑꯧ ꯍꯥꯏꯕꯤꯌꯣ ꯃꯥꯟꯅꯦ ꯂꯩ ꯑꯩꯈꯣꯏꯒꯤ ꯂꯩ ꯆꯥꯔ ꯌꯣꯟꯐꯝ ꯂꯩ ꯑꯣꯏꯅꯁꯨ ꯑꯗꯨꯝ ꯐꯪꯉꯦ ꯑꯩꯈꯣꯏ ꯕꯦꯂꯦꯟꯇꯥꯏꯟ ꯗꯦ ꯃꯌꯥꯒꯤ ꯔꯣꯁ ꯀꯨꯝꯕ ꯀꯩꯒꯨꯝꯕ ꯐ꯭ꯔꯦꯁ ꯑꯗꯨꯝꯁꯨ ꯌꯣꯜꯂꯦ ꯂꯩꯁꯦ ꯑꯗꯨꯝ ꯑꯩꯈꯣꯏꯒꯤ ꯔꯣꯁꯇꯁꯨ ꯃꯈꯜ ꯑꯍꯨꯝ ꯃꯔꯤꯃꯨꯛ ꯂꯩꯔꯦ ꯃꯆꯥ ꯄꯤꯛꯇ꯭ꯔꯨ ꯄꯤꯛꯇ꯭ꯔꯨ ꯄꯤꯛꯄ ꯑꯩꯈꯣꯏꯒꯤ ꯈꯨꯕꯤꯃꯨꯛ ꯆꯥꯎꯕꯗꯣ ꯑꯗꯨꯗꯒꯤ ꯍꯧꯔꯛꯂꯒ ꯑꯗꯨꯝ ꯑꯆꯧꯕ ꯐꯥꯎꯕꯗ ꯂꯩꯔꯦ ꯑꯗꯒꯤꯗꯤ ꯑꯩꯈꯣꯏ ꯑꯥ ꯈ꯭ꯔꯥꯏꯁꯦꯟꯊꯤꯃꯝꯒꯨꯝꯕ ꯑꯗꯒꯤꯗꯤ ꯃꯅꯤꯄꯨꯔꯒꯤ ꯑꯣꯏꯕ ꯄꯔꯤꯖꯥꯠꯒꯨꯝꯕ ꯀꯩꯒꯨꯝꯕ ꯑꯗꯨꯒꯨꯝꯕꯩ ꯆꯥꯔꯁꯨ ꯑꯗꯨꯝ ꯐꯪꯉꯦ ꯑꯩꯈꯣꯏꯒꯤ ꯃꯅꯤꯄꯨꯔꯒꯤ ꯊꯥꯏꯅꯒꯤ ꯂꯩꯁꯤꯡ ꯂꯩꯗꯅ ꯑꯗꯨꯒꯨꯝꯕꯗꯨꯁꯨ ꯑꯩꯈꯣꯏ ꯑꯗꯨꯝ ꯌꯥꯎꯖꯩ ꯑꯩꯈꯣꯏꯒꯤꯗ ꯀꯔꯝꯕ ꯂꯩꯗ ꯄꯥꯝꯕꯤꯔꯤꯅꯣ ꯑꯗꯩꯗꯤ ꯑꯩꯈꯣꯏꯒꯤ ꯆꯟꯗ꯭ꯔꯥꯃꯨꯈꯤꯒꯨꯝꯕꯗꯅ ꯀꯩꯅꯣ ꯀꯔꯤꯌꯦ ꯕꯣꯟꯁꯥꯏꯒꯨꯝꯕ ꯁꯦꯝꯂꯒꯁꯨ ꯑꯗꯨꯝ ꯑꯩꯈꯣꯏꯒꯤꯗ ꯂꯩꯅꯤ ꯕꯣꯟꯁꯥꯏꯗ ꯃꯈꯜ ꯃꯈꯜꯁꯨ ꯑꯗꯨꯝ ꯐꯪꯅꯤ ꯑꯗꯨꯒ ꯀꯩꯅꯣ ꯂꯩ ꯃꯆꯥ ꯃꯆꯥ ꯄꯥꯝꯕꯤ ꯂꯩꯗꯅ ꯑꯗꯨ ꯃꯄꯥꯟ ꯂꯝꯗꯒꯤ ꯄꯨꯁꯤꯜꯂꯛꯄ ꯑꯗꯨꯒꯨꯝꯕ ꯃꯌꯥꯝꯁꯤꯡꯗꯨꯁꯨ ꯑꯗꯨꯝ ꯐꯪꯒꯅꯤ ꯑꯩꯈꯣꯏꯒꯤꯗ ꯃꯃꯜ ꯂꯨꯄꯥ ꯌꯥꯡꯈꯩꯗꯒꯤ ꯍꯧꯔꯒ ꯂꯤꯁꯤꯡ ꯑꯃ ꯐꯥꯎꯒꯤ ꯃꯅꯨꯡꯗ ꯑꯗꯨꯃꯥꯏꯅ ꯂꯩꯌꯦ ꯄꯥꯝꯕꯤ ꯃꯆꯥ ꯃꯆꯥ ꯂꯩꯗꯅ ꯑꯩꯈꯣꯏꯒꯤ ꯁꯥꯠꯀꯗꯕ ꯈꯔ ꯋꯥꯠꯂꯤꯕ ꯃꯈꯣꯏꯁꯤꯡꯗꯨꯅ ꯂꯨꯄꯥ ꯌꯥꯡꯈꯩ ꯑꯗꯨꯃꯥꯏꯅ ꯍꯥꯏꯇꯔꯦ ꯑꯩꯈꯣꯏꯒꯤ ꯈꯔ ꯆꯥꯎꯕ ꯌꯥꯝ ꯀꯟꯅ ꯆꯥꯎꯗꯕꯁꯤꯡꯗꯨꯅ ꯌꯥꯡꯈꯩ ꯄꯤꯕ ꯑꯗꯨꯗꯒꯤꯗꯤ ꯃꯔꯤꯐꯨ ꯄꯤꯕ ꯆꯥꯝꯃ ꯄꯤꯕ ꯑꯗꯨꯒ ꯆꯥꯝ ꯌꯥꯡꯈꯩ ꯆꯅꯤ ꯆꯍꯨꯝ ꯌꯥꯡꯈꯩ ꯑꯗꯨꯃꯥꯏꯅ ꯑꯩꯈꯣꯏꯒꯤ ꯄꯣꯠ ꯄꯣꯠꯇꯨꯒꯤ ꯃꯇꯨꯡ ꯏꯟꯅ ꯍꯥꯏꯇꯔꯦ ꯄꯥꯝꯕꯤ ꯄꯥꯝꯕꯤꯗꯨꯒꯤ ꯃꯇꯨꯡ ꯏꯟꯅ

ꯑꯥ ꯑꯗꯨꯝ ꯐꯪꯒꯅꯤ ꯃꯈꯜ ꯃꯈꯜ ꯑꯗꯒꯤ ꯑꯩꯈꯣꯏꯒꯤ ꯂꯩ ꯁꯥꯠꯇꯕ ꯂꯩꯗꯅ ꯑꯗꯨꯒꯨꯝꯕ ꯑꯗꯒꯤ ꯃꯅꯤ ꯄ꯭ꯂꯥꯟꯒꯨꯝꯕ ꯑꯥ ꯑꯗꯨꯝ ꯐꯪꯒꯅꯤ ꯑꯦ ꯂꯧꯔꯗꯤ ꯀꯩꯅꯣ ꯀꯩꯅꯣꯁꯨ ꯑꯗꯨꯝ ꯂꯩꯖꯩꯀꯣ ꯊꯔꯣ ꯄꯥꯝꯕꯤ ꯃꯆꯥ ꯌꯨꯝꯗ ꯊꯥꯕꯒꯤꯗꯣ ꯑꯗꯨꯒꯨꯝꯕ ꯑꯗꯒꯤ ꯊꯝꯕꯥꯜꯒꯨꯝꯕ ꯑꯗꯨꯒꯨꯝꯕꯁꯨ ꯑꯗꯨꯝ ꯐꯪꯅꯤ ꯑꯩꯈꯣꯏꯒꯤꯗ ꯑꯗꯨꯅ ꯑꯃꯨꯛ ꯂꯨꯄꯥ ꯆꯥꯃꯉꯥ ꯑꯗꯥꯏꯗꯒꯤ ꯍꯧꯏ ꯃꯣꯏꯅ ꯑꯃꯨꯛ ꯁꯦꯝꯕꯗ ꯈꯔ ꯋꯥꯏꯌꯦꯕ ꯑꯗꯨꯅ ꯂꯩ ꯑꯗꯨꯅ ꯀꯩꯅꯣꯒꯨꯝꯕ ꯑꯩꯈꯣꯏꯒꯤ ꯃꯥꯏꯌꯦꯞ ꯂꯩꯒꯨꯝꯕ ꯂꯩꯗꯅ ꯃꯣꯏꯁꯤꯡꯗꯨꯁꯨ ꯑꯗꯨꯝ ꯕꯣꯟꯁꯥꯏꯗꯁꯨ ꯑꯗꯨꯝ ꯐꯪꯅꯤꯀꯣ

ꯌꯥꯅꯤ ꯌꯥꯅꯤ ꯆꯪꯂꯣꯏ ꯌꯥꯅꯤ ꯑꯗꯨꯝ ꯑꯥ ꯂꯥꯛꯄꯒ ꯑꯗꯨꯝ ꯑꯩꯈꯣꯏ ꯄꯥꯝꯕꯤ ꯁꯦꯝꯕ ꯃꯇꯝꯗ ꯄꯥꯝꯕꯤ ꯆꯥꯝꯃꯨꯛ ꯑꯗꯨꯃꯥꯏꯅ ꯁꯦꯝꯖꯩꯌꯦꯕ ꯑꯗꯨꯅ ꯑꯗꯨꯝ ꯑꯗꯨꯝ ꯃꯄꯥꯟꯗꯩ ꯂꯧꯕ ꯑꯗꯨ ꯅꯠꯇ꯭ꯔꯒꯅ ꯃꯥꯡꯖꯧꯅꯅ ꯐꯣꯟ ꯇꯧꯔꯛꯂꯒ ꯄꯥꯝꯕꯤ ꯃꯃꯤꯡꯗꯨ ꯍꯥꯏꯔꯒ ꯂꯩꯕ꯭ꯔꯥ ꯍꯪꯂꯒ ꯂꯩꯇ꯭ꯔꯁꯨ ꯑꯩꯈꯣꯏꯅ ꯊꯥ ꯑꯃ ꯑꯅꯤ ꯆꯪꯂꯁꯨ ꯑꯗꯨꯝ ꯁꯦꯝꯕ ꯌꯥꯏ ꯂꯩ ꯑꯩꯈꯣꯏ ꯗꯤꯂꯤꯕꯔꯤ ꯌꯥꯏꯌꯦ ꯑꯗꯩꯗꯤ ꯑꯩꯈꯣꯏꯒꯤ ꯂꯩ ꯈꯛꯇꯪ ꯅꯠꯇꯅ ꯑꯩꯈꯣꯏꯒꯤ ꯀꯩꯅꯣꯁꯨ ꯂꯩ ꯂꯩꯕꯥꯛ ꯍꯥꯏꯇꯔꯦ ꯑꯩꯈꯣꯏꯒꯤ ꯂꯩ ꯊꯥꯕꯗ ꯆꯥꯟꯅꯒꯗꯕ ꯐꯒꯗꯕ ꯂꯩꯕꯥꯛ ꯑꯗꯨꯒꯨꯝꯕꯗꯨꯁꯨ ꯑꯗꯨꯝ ꯂꯩ ꯑꯗꯒꯤ ꯕꯔꯃꯤꯀꯝꯄꯣꯁ ꯀꯨꯝꯕ ꯍꯥꯔ ꯑꯗꯨꯁꯨ ꯂꯩ ꯀꯣꯀꯣ ꯄꯦꯗ ꯀꯨꯝꯕꯁꯨ ꯑꯗꯨꯝ ꯐꯪꯏ ꯂꯥꯛꯄꯤꯔꯣꯅꯦ ꯏꯁꯇꯣꯔꯗ

ꯎꯝ ꯎꯝ ꯊꯝꯖꯔꯦ ꯊꯝꯖꯔꯦ